ꯑꯩꯍꯥꯛꯀꯤ ꯑꯣꯏꯅꯗꯤ ꯅꯨꯡꯇꯤꯒꯤ ꯂꯝꯖꯦꯟ ꯆꯦꯟꯕ ꯍꯥꯏꯗꯤ ꯑꯣꯏꯗꯦ ꯑꯗꯨꯕꯨ ꯅꯨꯡꯇꯤꯒꯤ ꯑꯌꯨꯛ ꯉꯟꯇꯥꯗ ꯋꯥꯀꯤꯡ ꯆꯠꯄ ꯈꯣꯠꯄ ꯍꯥꯏꯗꯨꯗꯤ ꯇꯧꯋꯤ ꯍꯥꯟꯅꯗꯤ ꯑꯩ ꯋꯥꯀꯤꯡ ꯆꯠꯂꯝꯗꯕ ꯃꯇꯝꯗꯗꯤ ꯏꯁꯥꯁꯦ ꯌꯥꯝꯅ ꯇꯟꯗꯕ ꯈꯣꯊꯕ ꯑꯗꯨꯗꯪꯁꯨ ꯅꯠꯇꯅ ꯏꯁꯥꯁꯦ ꯌꯥꯝꯅ ꯀꯥꯝꯈꯠꯄꯒꯤ ꯃꯑꯣꯡꯗ ꯇꯧꯋꯤ ꯑꯗꯨꯕꯨ ꯑꯩ ꯍꯧꯖꯤꯛ ꯅꯨꯡꯇꯤꯖꯥꯏꯒꯤ ꯑꯌꯨꯛ ꯉꯟꯇꯥ ꯈꯨꯗꯤꯡꯒꯤ ꯉꯟꯅ ꯍꯧꯒꯠꯇꯅ ꯈꯣꯠꯇꯅ ꯗꯤꯁꯤꯄ꯭ꯂꯤꯟ ꯑꯃꯒꯤ ꯃꯇꯨꯡ ꯏꯟꯅ ꯋꯥꯀꯤꯡ ꯆꯠꯄꯗꯒꯤꯗꯤ ꯍꯛꯆꯥꯡꯁꯦ ꯌꯥꯝꯅ ꯅꯨꯡꯉꯥꯏꯕ ꯌꯥꯝꯅ ꯐ꯭ꯔꯦꯁ ꯑꯣꯏꯕ ꯌꯥꯝꯅ ꯑꯦꯛꯇꯤꯞ ꯑꯣꯏꯕ ꯍꯥꯏꯗꯣ ꯑꯣꯏꯔꯦ ꯑꯗꯨꯗꯪꯁꯨ ꯅꯠꯇꯅ ꯁꯤꯒꯤ ꯂꯝꯖꯦꯟ ꯋꯥꯀꯤꯡ ꯆꯠꯄꯁꯤꯗꯒꯤ ꯑꯩꯅ ꯀꯔꯤ ꯀꯔꯤ ꯍꯦꯟꯅ ꯀꯥꯟꯅꯒꯦ ꯍꯥꯏꯕ ꯃꯇꯝꯗ ꯑꯌꯨꯛ ꯉꯟꯇꯥꯗ ꯑꯩꯈꯣꯏꯒꯤ ꯕꯖꯥꯔꯗ ꯀꯔꯤ ꯀꯔꯤ ꯌꯣꯟꯕ ꯈꯣꯠꯄ ꯁꯤꯒꯤ ꯏꯟꯐꯣꯃꯦꯁꯟ ꯃꯌꯥꯝ ꯑꯃꯁꯨ ꯈꯪꯉꯦ ꯑꯗꯨꯗꯪꯁꯨ ꯅꯠꯇꯅ ꯑꯩꯈꯣꯏ ꯂꯝꯖꯦꯟ ꯆꯦꯟꯕꯗꯒꯤ ꯑꯩꯈꯣꯏ ꯑꯌꯨꯛꯇ ꯆꯠꯄꯗꯒꯤ ꯆꯠ ꯈꯣꯠꯄꯗꯒꯤ ꯏꯃꯥꯅꯕ ꯀꯩ ꯀꯥ ꯍꯥꯟꯅ ꯄꯨꯟꯕ ꯐꯡꯉꯝꯗꯕ ꯈꯣꯠꯂꯝꯗꯕ ꯃꯌꯥꯝ ꯑꯗꯨ ꯑꯌꯨꯛꯇ ꯋꯥꯀꯤꯡ ꯆꯠꯃꯤꯟꯅꯗꯅ ꯈꯣꯠꯃꯤꯟꯅꯗꯅ ꯋꯥꯔꯤ ꯁꯥꯅꯗꯨꯅ ꯍꯥꯏꯗꯤ ꯀꯔꯤ ꯀꯔꯤ ꯇꯧꯔꯦ ꯈꯣꯠꯂꯒꯦ ꯑꯗꯨ ꯃꯌꯥꯝ ꯑꯗꯣ ꯑꯗꯨ ꯉꯝꯖꯩ ꯍꯥꯏ ꯇꯥꯔꯦ